ꯍꯂꯣ ꯑ ꯑ ꯀꯔꯤ ꯂꯩꯌꯦ ꯂꯩꯌꯦ ꯂꯩꯒꯤ ꯆꯥꯔ ꯑ ꯂꯩꯌꯦ ꯑꯗꯨ ꯂꯩꯁꯦ ꯃꯈꯟ ꯃꯈꯟ ꯌꯥꯝꯅ ꯂꯩ ꯊꯥꯕ ꯍꯥꯏꯗꯤ ꯑꯩꯈꯣꯏꯒꯤ ꯃꯅꯨꯡꯗ ꯔꯨꯝꯗ ꯊꯥꯕ ꯌꯥꯕ ꯑꯗꯒꯤ ꯑꯩꯈꯣꯏꯒꯤ ꯑꯣꯛꯁꯤꯖꯦꯟꯗꯁꯨ ꯀꯥꯅꯩ ꯀꯥꯏꯅꯒ ꯍꯥꯏꯕ ꯂꯩ ꯂꯩꯗꯅꯀꯣ ꯑꯗꯨꯒꯨꯝꯕ ꯃꯈꯟꯁꯤꯡꯁꯨ ꯑꯗꯨꯝ ꯂꯩ ꯑꯗꯨꯒ ꯀꯥꯗ ꯑꯩꯈꯣꯏꯒꯤ ꯔꯨꯝꯗ ꯊꯝꯕ ꯌꯥꯕ ꯃꯈꯟ ꯃꯈꯟꯒꯤ ꯑꯗꯨꯝ ꯂꯩ ꯌꯦꯡꯉꯒꯗꯤ ꯈꯪꯒꯅꯤ ꯑꯗꯣ ꯑꯩꯈꯣꯏꯅ ꯍꯦꯛꯇ ꯁꯤꯅꯤ ꯑꯗꯨꯅꯤ ꯍꯥꯏꯔꯒ ꯎꯗ꯭ꯔꯒꯗꯤ ꯈꯪꯉꯔꯣꯏ ꯑꯗꯨꯒ ꯃꯈꯜ ꯃꯈꯜꯗꯤ ꯌꯥꯝ ꯂꯩꯔꯦ ꯂꯩꯕꯒꯤ ꯋꯥꯕꯨꯗꯤ ꯂꯩ ꯑ ꯑꯍꯣꯏ ꯑꯗꯨꯒꯤꯕꯨꯗꯤ ꯂꯩꯌꯦ ꯂꯩꯔꯒꯁꯨ ꯉꯁꯥꯏꯒꯤ ꯌꯥꯝꯅ ꯂꯧꯒꯦ ꯍꯥꯏꯔꯒꯕꯨꯗꯤ ꯍꯣꯝ ꯗꯤꯂꯤꯚꯔꯤ ꯇꯧꯕ ꯌꯥꯏ ꯑꯗꯨꯒ ꯄꯥꯝꯕꯤ ꯑꯩꯈꯣꯏꯒꯤ ꯒꯝꯂꯥꯗ ꯃꯉꯥ ꯇꯔꯨꯛꯀꯨꯝꯕ ꯂꯧꯒꯦ ꯍꯥꯏꯔꯒꯗꯤ ꯑꯗꯨꯗꯤ ꯍꯣꯝ ꯗꯤꯂꯤꯚꯔꯤꯗꯗꯤ ꯈꯨꯗꯣꯡ ꯆꯥꯕꯗꯤ ꯄꯤꯖꯗꯦ ꯑꯗꯨꯒꯨꯝꯕꯗꯤ ꯑꯗꯩꯗꯤ ꯑ ꯂꯩꯌꯦ ꯑꯗꯨꯁꯨ ꯍꯧꯖꯤꯛ ꯂꯩꯔꯤꯁꯦ ꯑꯩꯈꯣꯏꯒꯤ ꯃꯃꯤꯡꯁꯤꯡꯁꯤꯁꯨ ꯌꯥꯝꯅ ꯂꯩ ꯆꯦꯔꯩꯗꯁꯨ ꯑꯗꯨꯝ ꯑꯩꯈꯣꯏꯒꯤ ꯃꯈꯟ ꯑꯅꯤ ꯑꯍꯨꯝ ꯄꯥꯝꯕꯤ ꯑꯃꯈꯛꯇꯪꯗꯒ ꯁꯥꯠꯄ ꯂꯩꯗꯅ ꯑꯗꯨꯒꯨꯝꯕ ꯑꯗꯒꯤ ꯑꯩꯈꯣꯏꯒꯤ ꯃꯥꯌꯦꯞ ꯂꯩꯗ ꯂꯩ ꯑꯗꯨꯁꯨ ꯁꯥꯠꯄꯒꯤꯗꯤ ꯑꯗꯒꯤ ꯑꯩꯈꯣꯏꯒꯤ ꯀꯩꯅꯣꯗꯣ ꯀꯔꯤꯕꯥ ꯑꯩꯈꯣꯏꯅ ꯃꯆꯥ ꯃꯆꯥꯁꯦ ꯁꯦꯝꯃꯦꯕ ꯀꯩꯅꯣꯁꯤꯗ ꯒꯝꯂꯥꯁꯤꯗ ꯁꯥꯠꯄ ꯌꯥꯕꯁꯦ ꯍꯥꯏꯗꯤ ꯑꯆꯧꯕꯗꯨꯗ ꯑꯩꯈꯣꯏ ꯄꯥꯝꯕꯤ ꯃꯆꯥ ꯃꯆꯥ ꯑꯣꯟꯊꯣꯛꯄ ꯍꯥꯏ ꯇꯥꯔꯦꯀꯣ ꯑꯗꯒꯤ ꯀꯕꯣꯛꯂꯩ ꯂꯩ ꯂꯩ ꯑ ꯂꯩꯌꯦ ꯂꯩꯌꯦ ꯑꯗꯨꯁꯨ ꯂꯩꯌꯦ ꯍꯧꯖꯤꯛ ꯊꯥꯗꯣꯛꯑꯒ ꯃꯊꯪ ꯃꯊꯪ ꯁꯦꯝꯃꯤ ꯑꯗꯨꯁꯨ ꯁꯦꯝꯃꯤꯌꯦ ꯑꯗꯨꯁꯨ ꯑꯗꯨꯒ ꯉꯁꯥꯏꯒꯤ ꯆꯟꯗ꯭ꯔꯃꯨꯈꯤꯗꯣ ꯑ ꯍꯣꯏ ꯍꯣꯏ ꯑ

ꯂꯩꯌꯦ ꯂꯩꯌꯦ ꯑꯪ ꯂꯩꯍꯥꯎꯁꯨ ꯂꯩꯍꯥꯎ ꯍꯣꯏ ꯂꯩꯌꯦ ꯂꯩꯌꯦ ꯂꯩꯍꯥꯎꯁꯨ ꯂꯩ ꯑ ꯃꯆꯥ ꯃꯆꯥ ꯁꯥꯒꯠꯂꯛꯄ ꯕꯦꯆ ꯑꯃꯁꯨ ꯂꯩꯔꯦ ꯑꯗꯨꯒ ꯑꯩꯈꯣꯏꯒꯤ ꯑꯁꯥꯠꯄ ꯕꯦꯆ ꯑꯃꯁꯨ ꯂꯩꯔꯦ ꯑꯗ ꯑꯩꯈꯣꯏꯒꯤ ꯂꯩꯍꯥꯎꯒꯨꯝꯕꯀꯣ ꯑꯗꯒꯤ ꯍꯩ ꯑꯗꯒꯤ ꯍꯩꯗ ꯍꯥꯏꯔꯒꯁꯨ ꯃꯆꯥ ꯃꯆꯥ ꯑꯩꯈꯣꯏꯒꯤ ꯆꯝꯄ꯭ꯔꯥꯒꯨꯝꯕꯁꯨ ꯍꯩꯅꯧꯒꯨꯝꯕꯁꯨ ꯑꯗꯨꯝ ꯍꯧꯖꯤꯛꯇꯤ ꯒꯝꯂꯥꯗ ꯊꯥꯔꯕꯅꯤꯅ ꯑꯩꯈꯣꯏ ꯑꯗꯨꯝꯕ ꯄ꯭ꯂꯥꯟ ꯃꯌꯥꯝ ꯑꯃꯁꯨ ꯇꯧꯋꯦ ꯑꯗꯔꯒꯨꯂꯥꯞꯀꯨꯝꯕꯁꯨ ꯃꯌꯥꯝ ꯑꯃ ꯂꯩ ꯑ ꯏꯕꯦꯝꯃꯅ ꯄꯥꯝꯕꯤꯁꯦ ꯑꯩꯈꯣꯏꯒꯤ ꯀꯩꯅꯣꯒꯤ ꯃꯊꯛꯇ ꯂꯧꯒꯦ ꯍꯏꯔꯒꯗꯤ ꯀꯨꯟ ꯀꯨꯟꯊ꯭ꯔꯥꯒꯤ ꯃꯊꯛꯇꯒ ꯂꯧꯒꯦꯀ ꯍꯥꯏꯔꯒꯗꯤ ꯑꯩꯈꯣꯏ ꯗꯦꯂꯤꯚꯔꯤ ꯆꯥꯔꯖ ꯑꯗꯨꯝ ꯇꯧꯖꯩ ꯑꯗꯨꯒ ꯏꯕꯦꯝꯃꯅ ꯑꯦ ꯃꯉꯥꯃ ꯇꯔꯥꯃ ꯂꯧꯖꯒꯦ ꯍꯥꯏꯔꯒꯗꯤ ꯌꯥꯝꯕ ꯄꯣꯠ ꯅꯠꯇꯕꯅꯤꯅ ꯑꯗꯨꯒꯨꯝꯕꯗꯤ ꯈꯨꯗꯣꯡ ꯆꯥꯕꯗꯣ ꯑꯩꯈꯣꯏ ꯄꯤꯖꯗꯕ ꯍꯥꯏ ꯇꯥꯔꯦ ꯈꯤꯇꯪ ꯑ ꯎꯝ ꯑ ꯑ ꯎꯝ ꯑ ꯁꯨꯗꯤ ꯁꯨꯔꯦꯀꯣ ꯑꯗꯨꯒ ꯑꯩꯈꯣꯏꯅ ꯑꯃꯨꯛ ꯁꯤ ꯁꯤꯅ ꯏꯕꯦꯝꯃꯅ ꯍꯥꯏꯔꯛꯄ ꯃꯇꯝꯗ ꯑꯩꯈꯣꯏꯅ ꯊꯥꯔꯛꯄ ꯃꯇꯝꯗ ꯍꯌꯦꯡ ꯑꯃꯨꯛ ꯑꯣꯟꯅꯩꯌꯦꯅ ꯁꯤ ꯑꯣꯟꯅꯔꯛꯏ ꯁꯤ ꯑꯣꯟꯅꯔꯛꯇꯦ ꯁꯤ ꯄꯥꯝꯃꯤ ꯁꯤ ꯄꯥꯝꯗꯦꯅ ꯍꯥꯏꯗꯣꯏ ꯁꯔꯨꯛꯄꯨꯗꯤ ꯌꯥꯔꯒꯗꯤ ꯏꯁꯥ ꯂꯥꯛꯑꯒ ꯈꯟꯕꯤꯔꯒ ꯂꯧꯕꯅꯗꯤ ꯐꯒꯗ꯭ꯔꯥꯅ ꯈꯜꯂꯤ

ꯑ ꯑꯣ ꯍꯥꯏꯔꯤꯁꯤꯗꯤ ꯍꯧꯖꯤꯛ ꯍꯧꯖꯤꯛꯀꯤ ꯑꯉꯧꯕꯗꯨꯅꯦ ꯑꯉꯥꯡꯕꯗꯨꯅꯦ ꯑꯗꯒꯤ ꯑꯩꯈꯣꯏꯒꯤ ꯄꯤꯡ ꯀꯂꯔ ꯍꯥꯏꯗꯣ ꯑꯗꯨꯏ ꯃꯆꯨꯗꯨꯒ ꯌꯥꯝ ꯀꯟꯅꯕꯨꯗꯤ ꯂꯩꯇ꯭ꯔꯦ ꯑꯗꯔꯒꯨꯂꯥꯞꯁꯤꯗꯗꯤ ꯌꯥꯔꯒꯗꯤ ꯏꯕꯦꯝꯃꯅ ꯄꯥꯝꯃꯒꯗꯤ ꯁꯤꯗ ꯂꯥꯛꯑꯒ ꯌꯦꯡꯉꯕꯅ ꯍꯦꯟꯅ ꯐꯅꯤ ꯍꯥꯏꯗꯤ ꯑꯩꯈꯣꯏꯅ ꯑꯃꯨꯛ ꯍꯣꯝ ꯗꯤꯂꯤꯚꯔꯤ ꯇꯧꯕꯤꯔꯛꯑꯣ ꯍꯥꯏꯔꯒꯗꯤ ꯑꯃꯨꯛ ꯐꯖꯔꯝꯕ ꯑꯄꯥꯝꯕ ꯌꯥꯎꯔꯝꯕ ꯌꯥꯏ ꯄꯥꯝꯗꯕ ꯄꯥꯝꯗꯕ ꯌꯥꯎꯔꯝꯕ ꯌꯥꯏ ꯑꯗꯨꯒꯤ ꯍꯟꯗꯣꯛ ꯍꯟꯖꯤꯟ ꯍꯥꯏꯕ ꯑꯃꯁꯨ ꯄ꯭ꯔꯣꯕ꯭ꯂꯦꯝ ꯑꯃꯁꯨ ꯂꯩꯗꯅꯀꯣ ꯑꯗꯨꯗꯨꯅ ꯑꯗꯨꯒꯤ ꯈꯜꯂꯤ ꯑꯩꯈꯣꯏꯅꯗꯤ ꯑꯗꯨꯒꯨꯝꯕ ꯈꯜꯂꯤ ꯏꯁꯥꯅ ꯄꯥꯝꯖꯕꯅꯗꯤ ꯍꯦꯟꯅ ꯐꯩ ꯌꯦꯡꯖꯔꯒ ꯑ ꯑ ꯑ ꯑ ꯑ ꯍꯣꯏ ꯍꯣꯏ ꯍꯣꯏ ꯍꯣꯏ